ꯑꯣ ꯑꯣ ꯑꯩꯅ ꯀꯩꯅꯣ ꯇꯧꯕꯒꯤ ꯐꯣꯟ ꯑꯝꯇꯅꯦ ꯂꯩꯒꯩꯗꯅ ꯉꯁꯥꯏ ꯂꯥꯛꯑꯝꯕ ꯂꯥꯛꯑꯝꯕꯗꯨꯗ ꯀꯩꯅꯣ ꯇꯧꯔꯕ ꯃꯤ ꯑꯝꯐꯧ ꯂꯩꯔꯝꯗꯕ ꯑꯗꯨꯗ ꯑꯩ ꯅꯝꯕꯔ ꯊꯝꯖꯔꯝꯕ ꯐꯣꯟꯁꯦ ꯑꯩꯅ ꯄꯥꯝꯕ ꯑꯩꯈꯣꯏꯒꯤ ꯑꯣꯞꯄꯣꯒꯨꯝꯕ ꯒꯥꯡꯗꯣ ꯑꯗꯨꯅ ꯀꯌꯥ ꯄꯤꯔꯤꯅꯣ ꯍꯧꯖꯤꯛꯁꯦ ꯍꯥꯏꯗꯤ ꯃꯣꯗꯦꯜ ꯑꯅꯧꯕꯁꯤꯅ ꯀꯔꯝꯕ ꯂꯛꯏꯅꯣ ꯃꯃꯟꯅ ꯀꯌꯥꯝ ꯇꯥꯡꯉꯤꯅꯣꯒꯤ

ꯃꯆꯨꯗꯣ ꯑꯩꯗꯤ ꯑꯌꯥꯝꯕꯅ ꯁꯨꯝ ꯑꯣꯞꯄꯣ ꯑꯣꯏꯔꯁꯨ ꯑꯗꯒꯤ ꯔꯦꯗꯃꯤꯕꯨ ꯑꯣꯏꯔꯁꯨ ꯑꯩꯈꯣꯏꯒꯤ ꯑꯃꯨꯕꯗ ꯑꯣꯏꯅ ꯄꯥꯝꯃꯦꯕ ꯇꯔꯥ ꯑꯗꯨ ꯐꯣꯟ ꯄꯥꯏꯕ ꯃꯇꯝꯗ ꯑꯩꯈꯣꯏꯒꯤ ꯍꯦꯡ ꯁꯨꯝ ꯆꯠꯄ ꯂꯩꯗꯅꯀꯣ ꯍꯥꯏꯗꯤ ꯍꯦꯡ ꯆꯠꯄꯗ ꯌꯥꯝ ꯅꯨꯡꯉꯥꯏꯇꯦꯕ ꯍꯦꯡ ꯆꯠꯂꯣꯏꯗꯕ ꯐꯣꯟꯒꯨꯝꯕꯁꯦ ꯑꯁꯤꯅ ꯃꯃꯟ ꯀꯌꯥꯃꯨꯛ ꯄꯤꯔꯤꯅꯣ ꯑꯗꯨ ꯂꯤꯁꯤꯡ ꯇꯔꯥꯒꯤ ꯃꯅꯨꯡꯗ ꯂꯩꯕ ꯄꯣꯠ ꯑꯣꯏꯅ ꯄꯥꯝꯃꯦꯕꯀꯣ ꯑꯗꯨ ꯂꯤꯁꯤꯡ ꯇꯔꯥꯃꯨꯛ ꯃꯆꯨꯗꯣ ꯑꯗꯨꯝ ꯍꯥꯏꯗꯤ ꯑꯩꯗꯤ ꯀꯩꯅꯣꯁꯦ ꯑꯃꯨꯕꯗꯤ ꯌꯥꯝ ꯄꯥꯝꯃꯦꯕ

ꯑꯗꯨ ꯍꯣꯏ ꯍꯣꯏ ꯑꯗꯨ ꯇꯔꯥ ꯄꯤꯕꯗꯀꯣ ꯑꯩꯈꯣꯏꯒꯤ ꯍꯦꯡꯗꯤ ꯆꯠꯂꯣꯏꯀꯣ ꯁꯨꯝ ꯃꯥꯏ ꯀꯦꯃꯦꯔꯥ ꯅꯨꯡꯂꯥ ꯐꯣꯇꯣ ꯅꯝꯕꯗꯤ ꯐꯖꯕ꯭ꯔꯣ ꯑꯗꯣ ꯄꯣꯠꯁꯤ ꯇꯔꯥ ꯄꯤꯕ ꯐꯣꯟꯁꯤ ꯂꯩ ꯃꯇꯝꯗꯀꯣ ꯍꯥꯏꯗꯤ ꯃꯤ ꯍꯥꯏꯗꯤ ꯆꯥꯔꯖꯔꯒꯨꯝꯕ ꯂꯩꯗꯅ ꯑꯗꯒꯤ ꯍꯦꯠ ꯐꯣꯟꯒꯨꯝꯕ ꯑꯗꯒꯤ ꯐꯣꯟꯗꯨꯒꯤ ꯍꯥꯏꯗꯤ ꯃꯥꯒꯤ ꯍꯥꯏꯗꯤ ꯕꯣꯛꯁ ꯀꯣꯕꯔ ꯅꯠꯇꯕ ꯑꯩꯈꯣꯏ ꯐꯣꯟꯗꯣ ꯍꯥꯞꯅꯤꯡꯉꯥꯏ ꯀꯣꯕꯔꯒꯨꯝꯕ ꯍꯥꯞꯀꯗ꯭ꯔꯣ ꯀꯃꯥꯏꯅ ꯇꯧꯋꯤ ꯍꯦꯠ ꯐꯣꯟꯒ ꯍꯥꯞꯄꯗꯣ ꯑꯗꯣ ꯐꯣꯟꯗꯣ ꯑꯩꯈꯣꯏ ꯕꯦꯠꯇꯔꯤ ꯌꯥꯝ ꯈꯥꯡꯕ ꯈꯥꯡꯗꯕ ꯂꯩꯗꯅ ꯑꯗꯨꯗꯤ ꯀꯩꯅꯣ ꯔꯦꯠꯃꯤꯒꯨꯝꯕ ꯍꯥꯏꯕ꯭ꯔꯥ ꯀꯩꯅꯣ ꯑꯗꯨꯒꯨꯝꯕꯗꯨꯅ ꯑꯃꯨꯛ ꯂꯤꯁꯤꯡ ꯍꯥꯏꯗꯤ ꯃꯔꯤ ꯃꯉꯥꯃꯨꯛ ꯄꯤ ꯃꯉꯥ ꯆꯥꯝꯃꯉꯥꯃꯨꯒꯥꯡ ꯄꯤꯕ ꯑꯗꯨꯝꯕꯗꯨꯗꯤ ꯐꯣꯟꯗꯨ ꯄꯥꯏꯕ ꯈꯣꯠꯄꯗ ꯁꯤꯖꯤꯟꯅꯕꯗ ꯅꯨꯡꯉꯥꯏꯇꯦꯗꯅ ꯅꯨꯡꯉꯥꯏꯔꯣꯏꯗꯣꯏꯔꯣ ꯑꯣ ꯍꯣꯏ ꯌꯥꯝ ꯅꯨꯡꯉꯥꯏꯖꯔꯦ ꯑꯗꯣ ꯑꯩꯅ ꯂꯥꯛꯑꯒꯅꯦ ꯍꯥꯏꯗꯤ ꯇꯔꯥꯕꯣꯛꯀꯤ ꯃꯅꯨꯡꯗ ꯂꯩꯕ ꯄꯣꯠꯇꯣ ꯑꯩ ꯁꯣꯏꯗꯅ ꯑꯗꯨꯝ ꯌꯦꯡꯖꯔꯒꯦ ꯀꯣ ꯍꯣꯏ ꯍꯣꯏ ꯊꯝꯃꯒꯦꯀꯣ ꯑꯗꯨꯗꯤ